ꯍꯣꯏ ꯕꯥꯏꯛ ꯊꯧꯕꯁꯦ ꯑꯩꯈꯣꯏꯗꯤ ꯌꯥꯝ ꯄꯥꯝꯖꯕ ꯕꯥꯏꯛꯇ ꯌꯥꯝ ꯉꯥꯎꯖꯕ ꯃꯤꯅꯤ ꯑꯗꯨꯕꯨ ꯕꯥꯏꯛ ꯊꯧꯕꯁꯦ ꯍꯣꯏ ꯑꯩꯈꯣꯏꯅ ꯊꯧꯔꯛꯄ ꯈꯣꯜꯂꯛꯄ ꯑꯃ ꯑꯃꯗ ꯉꯁꯤꯐꯥꯎꯕ ꯊꯣꯏꯗꯣꯛꯅ ꯈꯨꯗꯣꯡ ꯊꯤꯕꯕꯨꯗꯤ ꯌꯥꯎꯗ꯭ꯔꯤ ꯑꯗꯨꯕꯨ ꯀꯔꯤꯒꯨꯝꯕ ꯃꯇꯝꯗ ꯅꯣꯡꯖꯨ ꯅꯨꯡꯁꯥꯒꯤ ꯃꯥꯏꯌꯣꯛꯅꯕ ꯑꯗꯨꯒꯨꯝꯕꯗꯤ ꯍꯣꯏ ꯌꯥꯏꯗꯕ ꯅꯠꯇꯦ ꯌꯥꯎꯋꯤ ꯁꯤꯗꯒꯤ ꯅꯥꯟꯅ ꯊꯣꯛꯑꯒ ꯌꯨꯝꯗꯒꯤ ꯅꯥꯟꯅ ꯆꯠꯂꯒ ꯅꯨꯡꯁꯥ ꯁꯥꯏꯅ ꯊꯧꯔꯒ ꯃꯔꯛꯇ ꯍꯦꯛ ꯅꯣꯡ ꯆꯤꯡ ꯆꯨꯔꯒ ꯆꯣꯠꯄ ꯈꯣꯠꯄ ꯑꯗꯨꯒꯨꯝꯕꯁꯨ ꯍꯦꯛ ꯌꯥꯎꯋꯤ ꯀꯩꯒꯨꯝꯕ ꯀꯩꯒꯨꯝꯕ ꯍꯦꯛ ꯃꯇꯝꯗ ꯑꯩꯈꯣꯏꯅ ꯀꯥꯎꯊꯣꯛꯂꯝꯕꯗꯒꯤ ꯆꯦ ꯆꯥꯡ ꯒꯥꯔꯤꯒꯤ ꯀꯥꯎꯊꯣꯛꯂꯝꯕꯗꯒꯤ ꯇ꯭ꯔꯥꯐꯤꯛ ꯀꯨꯝꯕ ꯊꯦꯡꯅꯕꯗ ꯍꯣꯏ ꯇ꯭ꯔꯥꯐꯤꯛ ꯑꯐꯕꯁꯤꯡꯅꯗꯤ ꯌꯥꯝ ꯐꯖꯅ ꯑꯗꯨꯝ ꯍꯥꯏꯔꯒ ꯑꯗꯨꯝ ꯃꯔꯝ ꯆꯥꯅ ꯂꯥꯛꯍꯜꯂꯛꯄ ꯑꯗꯨꯒꯨꯝꯕꯁꯨ ꯑꯗꯨꯝ ꯌꯥꯎꯋꯤ ꯅꯥꯇꯩ ꯆꯥꯗꯕ ꯈꯔ ꯅꯤꯡꯉꯥꯏ ꯐꯠꯇꯕ ꯁꯤꯡꯒ ꯍꯣꯏ ꯅꯤꯡꯉꯥꯏ ꯁꯪꯗꯥꯏꯅꯕꯁꯨ ꯌꯥꯎꯗꯕ ꯅꯠꯇꯦ ꯌꯥꯎꯋꯦ ꯑꯗꯨꯕꯨ ꯉꯁꯤꯐꯥꯎꯕ ꯑꯗꯨꯁꯤꯡꯗꯨ ꯊꯣꯏꯗꯣꯛꯅ ꯀꯥ ꯍꯦꯟꯅ ꯑꯀꯟꯕ ꯑꯣꯏꯅ ꯑꯩꯈꯣꯏꯗ ꯃꯗꯨꯒꯤ ꯄ꯭ꯔꯦꯁꯔ ꯑꯣꯏꯅ ꯊꯦꯡꯅꯕꯗꯤ ꯂꯩꯇꯦ ꯑꯗꯣ ꯂꯝꯕꯤ ꯍꯥꯏꯕꯁꯤꯗꯤ ꯍꯣꯏ ꯕꯥꯏꯛ ꯍꯥꯏꯁꯤꯗꯤ ꯀꯥꯔꯒ ꯃꯥꯟꯅꯗꯕꯅꯤꯅ ꯂꯝꯕꯤꯒꯤ ꯈꯨꯗꯣꯡ ꯊꯤꯕ ꯀꯔꯤꯒꯨꯝꯕ ꯂꯩꯔꯛ ꯈꯨꯜꯂꯛꯇ ꯑꯗꯨꯝ ꯌꯥꯎꯗꯕ ꯅꯠꯇꯦ ꯅꯣꯡꯖꯨ ꯅꯨꯡꯁꯥ ꯃꯇꯝꯗ ꯑꯗꯨꯅ ꯊꯣꯛꯍꯟꯅꯤꯡꯗꯕ ꯍꯣꯏ ꯑꯦꯛꯁꯤꯗꯦꯟ ꯃꯆꯥꯒꯨꯝꯕ ꯀꯩꯒꯨꯝꯕ ꯊꯣꯛꯄ ꯅꯠꯇꯅ ꯀꯔꯤꯁꯨ ꯏꯁꯥꯗ ꯑꯁꯣꯛ ꯑꯄꯟ ꯌꯥꯎꯕ ꯌꯥꯝꯅ ꯍꯦꯟꯖꯤꯟꯕ ꯁꯥꯊꯤꯕ ꯑꯗꯨꯒꯨꯝꯕꯗꯤ ꯊꯣꯏꯗꯣꯛꯄ ꯌꯥꯎꯗꯦ ꯏꯁꯥꯗꯁꯨ ꯌꯥꯝꯅ ꯑꯗꯨꯝ ꯈꯔ ꯆꯦꯛꯁꯤꯟꯅ ꯏꯁꯥꯒꯤ ꯀꯟꯇ꯭ꯔꯣꯜꯗ ꯒꯥꯔꯤꯗꯨ ꯏꯁꯥꯒꯤ ꯏꯁꯄꯤꯠ ꯀꯟꯇ꯭ꯔꯣꯜꯗ ꯑꯗꯨꯝ ꯆꯠꯄꯅꯤꯅ ꯊꯣꯏꯗꯣꯛꯅ ꯑꯗꯨꯒꯤ ꯀꯩꯗꯧꯕꯗꯤ ꯌꯥꯎꯗ꯭ꯔꯤ ꯑꯗꯨꯒ ꯍꯧꯖꯤꯛ ꯆꯤꯡꯗ ꯃꯥꯟꯗꯁꯨ ꯍꯣꯏ ꯆꯠꯂꯦ ꯆꯤꯡꯗ ꯃꯥꯟꯗ ꯆꯠꯄꯁꯦ ꯍꯣꯏ ꯁꯥ ꯁꯟꯒꯤ ꯆꯤꯡꯕ ꯊꯣꯏꯗꯣꯛꯄ ꯄ꯭ꯔꯣꯕ꯭ꯂꯦꯝ ꯉꯁꯤ ꯐꯥꯎꯕ ꯂꯩꯇ꯭ꯔꯤ ꯑꯗꯨꯒ ꯑꯩꯈꯣꯏꯒꯤ ꯃꯐꯝꯁꯤꯗꯗꯤ ꯑꯗꯨꯛ ꯍꯥꯛꯄ ꯁꯥꯊꯤꯕ ꯃꯐꯝꯁꯨ ꯑꯣꯏꯗꯕꯅꯤꯅ ꯖꯪꯒꯜꯒꯤ ꯑꯣꯏꯕ ꯐꯤꯕꯝꯁꯨ ꯑꯣꯏꯗꯕꯅꯤꯅ ꯀꯥ ꯍꯦꯟꯅ ꯊꯕꯛꯁꯨ ꯆꯤꯡ ꯃꯥꯟꯗ ꯂꯩꯔꯨꯗꯦ ꯑꯗꯨꯅ ꯊꯣꯏꯗꯣꯛꯅꯁꯨ ꯑꯗꯣꯝ ꯂꯣꯝꯗ ꯆꯠꯂꯨꯕ ꯂꯩꯇꯦ ꯑꯗꯨꯅ ꯉꯁꯤꯐꯥꯎꯕ ꯊꯣꯏꯗꯣꯛꯄ ꯕꯥꯏꯛ ꯊꯧꯕꯗ ꯅꯥꯇꯩ ꯆꯥꯗꯕ ꯈꯨꯗꯣꯡ ꯊꯤꯅꯤꯡꯉꯥꯏ ꯑꯣꯏꯕ ꯊꯕꯛꯇꯤ ꯀꯥ ꯍꯦꯟꯅ ꯊꯦꯡꯅꯗ꯭ꯔꯤ ꯑꯗꯨꯅ ꯑꯩꯈꯣꯏꯅꯁꯨ ꯌꯦꯡꯅ ꯑꯗꯨꯃꯛ ꯆꯠꯂꯤ ꯌꯦꯡꯅ ꯌꯦꯡꯅ ꯏꯁꯥꯅ ꯆꯦꯛꯁꯤꯟꯅꯁꯨ ꯆꯠꯂꯤ ꯑꯗꯨꯒ ꯕꯥꯏꯛ ꯊꯧꯕ ꯍꯩꯕꯁꯤꯗꯕꯨ ꯈꯔ ꯏꯁꯥꯅꯁꯨ ꯇꯨꯡ ꯃꯥꯡ ꯈꯔ ꯌꯦꯡꯅ ꯆꯦꯛꯁꯤꯟꯅ ꯊꯧꯗ꯭ꯔꯒꯗꯤ ꯃꯁꯤꯗ ꯍꯦꯟꯅ ꯈꯨꯗꯣꯡ ꯊꯤꯕ ꯊꯣꯔꯛꯄ ꯌꯥꯕꯒꯤ ꯆꯥꯟꯁ ꯂꯩ ꯑꯗꯨꯅ ꯑꯩ ꯏꯁꯥꯅꯁꯨ ꯆꯦꯛꯁꯤꯟꯅ ꯑꯗꯨꯝ ꯍꯣꯠꯅꯖꯩ ꯏꯁꯥꯅꯁꯨ ꯃꯔꯝ ꯆꯥꯅ ꯃꯐꯝ ꯈꯪꯅ ꯑꯩꯈꯣꯏ ꯌꯦꯡꯅ ꯌꯦꯡꯅ ꯑꯗꯨꯝ ꯆꯠꯂꯦꯅ